ꯑꯣ ꯑꯩꯈꯣꯏꯅ ꯆꯥꯛꯍꯥꯎꯁꯤ ꯑꯩꯈꯣꯏꯒꯤ ꯍꯥꯟꯅ ꯐꯖꯅ ꯑꯩꯈꯣꯏꯒꯤ ꯂꯣꯛꯑꯕ ꯃꯇꯨꯡꯁꯤꯗ ꯅꯨꯡꯁꯥꯗ ꯐꯧꯗꯣꯛꯑꯅꯤꯀꯣ ꯅꯨꯡꯁꯥꯗ ꯐꯖꯅ ꯐꯧꯔ ꯃꯇꯨꯡꯁꯤꯗ ꯃꯥꯁꯤ ꯇꯛꯀꯗꯧꯔꯤꯅꯦꯕ ꯑꯩꯈꯣꯏꯅ ꯃꯤꯜꯁꯤꯗ ꯆꯦꯡ ꯑꯣꯟꯅꯉꯥꯏ ꯑꯗꯒꯤ ꯑꯗꯨꯃꯥꯏꯅ ꯇꯛꯄ ꯂꯣꯏꯔ ꯃꯇꯨꯡꯁꯤꯗ ꯑꯃꯨꯛ ꯑꯩꯈꯣꯏꯅ ꯑꯃꯨꯛ ꯐꯧꯃꯥꯟ ꯅꯨꯡꯃꯥꯟ ꯐꯖꯅ ꯃꯟꯊꯣꯛꯑꯒ ꯑꯃꯨꯛ ꯌꯥꯝ ꯑꯣꯏꯅ ꯑꯣꯜꯍꯜꯂꯗꯣꯏꯅꯦꯕ ꯃꯐꯣꯟ ꯇꯥꯅ ꯇꯛꯑꯒꯅꯦ ꯑꯩꯈꯣꯏꯒꯤ ꯕꯣꯔꯥ ꯁꯥꯔꯒꯅ ꯊꯨꯝ ꯃꯣꯔꯣꯛ ꯍꯥꯞꯀꯅꯤ ꯀꯣ ꯊꯨꯝꯁꯨ ꯍꯥꯞꯀꯅꯤ ꯃꯣꯔꯣꯛꯁꯨ ꯍꯥꯞꯀꯅꯤ ꯕꯣꯔꯥ ꯑꯣꯏꯔꯒꯅ ꯑꯗꯒꯤ ꯑꯃꯨꯛ ꯑꯩꯈꯣꯏꯅ ꯕꯣꯔꯥ ꯑꯣꯏꯅ ꯆꯥꯕꯩ ꯇꯟ ꯑꯣꯏꯅ ꯅꯣꯏꯅ ꯁꯥꯖꯒꯦ ꯍꯥꯏꯔꯒꯅꯅꯦ ꯑꯩꯈꯣꯏꯒꯤ ꯆꯤꯅꯤꯒꯨꯝꯕ ꯍꯥꯏꯗꯤ ꯏꯁꯥ ꯏꯁꯥꯒꯤ ꯑꯄꯥꯝꯕ ꯃꯑꯣꯡꯗ ꯍꯥꯞꯀꯗꯧꯕ ꯆꯥꯛꯍꯥꯎ ꯆꯦꯡꯁꯤ ꯑꯁꯤꯅ ꯍꯦꯜꯂꯦꯕꯀꯣ ꯑꯗꯩ ꯆꯥꯛꯍꯥꯎꯗꯁꯨ ꯃꯈꯜ ꯑꯅꯤ ꯁꯨꯔꯤꯑꯕ ꯑꯩꯈꯣꯏꯒꯤ ꯆꯥꯛꯍꯥꯎꯗ ꯆꯥꯛꯍꯥꯎ ꯑꯉꯧꯕ ꯀꯣ ꯆꯥꯛꯍꯥꯎꯗ ꯑꯩꯈꯣꯏ ꯆꯦꯡ ꯑꯉꯧꯕ ꯂꯩꯌꯦꯕ ꯆꯥꯛꯍꯥꯎꯗ ꯑꯗꯨ ꯆꯦꯡ ꯑꯉꯧꯕꯁꯤꯒ ꯑꯗꯩ ꯆꯦꯡ ꯑꯃꯨꯕꯁꯤꯒ ꯆꯦꯡ ꯑꯃꯨꯕꯁꯤꯅ ꯃꯍꯥꯎ ꯍꯦꯜꯂꯦꯕ ꯆꯥꯛꯍꯥꯎ ꯆꯦꯡ ꯑꯉꯧꯕꯁꯤꯗꯒꯤ

ꯍꯣꯏ ꯇꯛꯑꯒꯅꯦ ꯊꯣꯡꯗꯣꯏꯕ ꯑꯗꯒꯤ ꯆꯥꯝꯕꯁꯤ ꯑꯌꯥꯝꯕꯅꯗꯤ ꯆꯥꯛꯍꯥꯎꯁꯤ ꯑꯩꯈꯣꯏ ꯆꯥꯛ ꯊꯣꯡꯕ ꯃꯇꯝꯗꯀꯣ ꯆꯦꯡꯁꯤ ꯐꯖꯅ ꯃꯥꯒꯤ ꯆꯥꯝꯗꯕꯅ ꯐꯩꯌꯦꯕ ꯀꯅꯥꯒꯨꯝꯕ ꯃꯤꯅ ꯆꯥꯛꯍꯥꯎ ꯊꯣꯡꯕ ꯃꯇꯝꯗ ꯆꯥꯛꯍꯥꯎꯒꯤ ꯆꯦꯡꯁꯤ ꯆꯥꯝꯃꯦꯕꯀꯣ ꯑꯗꯨ ꯌꯥꯔꯤꯃꯈꯩ ꯆꯦꯡꯗꯨ ꯆꯥꯝꯃꯨꯒꯅꯣꯕ ꯐꯖꯅ ꯑꯩꯈꯣꯏꯒꯤ ꯃꯟꯊꯣꯛꯑꯕ ꯃꯇꯨꯡꯁꯤ ꯑꯁꯤꯗ ꯁꯨꯡꯆꯥꯝ ꯆꯥꯝꯗꯕꯤꯗ ꯑꯣꯏꯅ ꯊꯣꯡꯕꯅ ꯃꯥꯒꯤ ꯃꯍꯥꯎꯗꯨ ꯂꯩ ꯍꯦꯜꯂꯦꯕ ꯌꯥꯏꯌꯦ ꯌꯥꯏꯌꯦ ꯑꯗꯨꯝ ꯍꯥꯏꯔꯛꯑꯣ ꯂꯥꯛꯄꯀꯥꯟꯗ ꯅꯣꯏꯅ ꯍꯥꯏꯗꯤ ꯃꯐꯝꯁꯤꯗ ꯂꯥꯛꯑꯣ ꯍꯥꯏꯗꯤ ꯆꯥꯛꯍꯥꯎꯒꯤ ꯃꯥꯒꯤ ꯃꯈꯟ ꯃꯌꯥꯝ ꯑꯃ ꯂꯩꯌꯦꯕ ꯑꯗꯨꯏꯗꯨꯁꯨ ꯂꯣꯏ ꯌꯦꯡꯉꯣ ꯇꯟꯗꯒꯤ ꯕꯣꯔꯥꯗꯒꯤ ꯑꯗꯒꯤ ꯆꯥꯛꯍꯥꯎꯒꯤ ꯆꯦꯡꯁꯤꯅ ꯇꯛꯑꯒ ꯑꯩꯈꯣꯏ ꯁꯤꯡꯖꯨ ꯁꯨꯕ ꯌꯥꯕꯒꯤ ꯃꯈꯜ ꯃꯌꯥꯝ ꯑꯃ ꯂꯩꯌꯦꯕ ꯍꯣꯏ ꯍꯣꯏ ꯌꯥꯏ ꯌꯥꯏ ꯎꯝ ꯍꯥꯏꯔꯛꯑꯣ ꯆꯪꯉꯛꯑꯣ ꯂꯥꯛꯑꯣ ꯑꯩ ꯑꯗꯨꯝ ꯄꯨꯂꯞ ꯍꯥꯏꯗꯤ ꯍꯥꯎꯒꯗꯧꯕꯉꯩꯗꯣ ꯑꯩ ꯑꯗꯨꯝꯅ ꯄꯤꯒꯦꯕ ꯍꯣꯏ ꯍꯣꯏ ꯍꯣꯏ